ꯊꯧꯕꯥꯜ ꯖꯤꯂꯥꯗ ꯂꯩꯔꯤꯕ ꯑꯦꯝ ꯑꯜ ꯑꯦ ꯍꯥꯏꯔꯒꯗꯤ ꯑꯩꯈꯣꯏꯒꯤ ꯂꯤꯂꯣꯡ ꯑꯦ ꯁꯤꯒꯤ ꯅꯥꯁꯤꯔ ꯃꯥꯁꯦ ꯂꯝꯕꯤ ꯁꯣꯔꯣꯛ ꯁꯦꯝꯕꯗ ꯃꯤꯌꯥꯝꯒꯤ ꯃꯇꯦꯡ ꯄꯥꯡꯕꯗ ꯌꯥꯝ ꯄꯨꯛꯅꯤꯡ ꯆꯤꯡꯁꯤꯜꯂꯤ ꯑꯗꯨꯒ ꯑꯩꯈꯣꯏꯒꯤ ꯊꯧꯕꯥꯜ ꯗꯤꯁꯇ꯭ꯔꯤꯛꯀꯤ ꯑꯩꯈꯣꯏꯒꯤ ꯑꯩꯈꯣꯏꯒꯤ ꯑꯦ ꯁꯤꯒꯤ ꯑꯩꯈꯣꯏꯒꯤ ꯋꯥꯡꯈꯦꯝ ꯀꯦꯟꯗ꯭ꯔꯒꯤ ꯑꯩꯈꯣꯏꯒꯤ ꯔꯦꯁꯄꯦꯛꯇꯦꯛ ꯑꯦꯝ ꯑꯦꯜ ꯑꯦ ꯃꯦꯘꯆꯟꯗ꯭ꯔꯁꯤꯁꯨ ꯑꯩꯈꯣꯏꯒꯤꯗꯃꯛꯇ ꯌꯥꯝꯅ ꯋꯥꯕꯤ ꯄꯨꯛꯅꯤꯡ ꯆꯪꯉꯤ ꯃꯤꯌꯥꯝꯒꯤꯗꯃꯛꯇ ꯈꯜꯂꯤ